ꯑꯩꯈꯣꯏ ꯊꯧꯕꯥꯜ ꯗꯤꯁꯇ꯭ꯔꯤꯛꯀꯤ ꯑꯣꯏꯅ ꯑꯦꯒ꯭ꯔꯤꯀꯜꯆꯔꯒꯤ ꯑꯣꯏꯅ ꯂꯩꯔꯤꯁꯦ ꯏꯟꯁꯥꯡ ꯅꯥꯄꯤꯗ ꯃꯈꯜ ꯃꯌꯥꯝ ꯑꯃ ꯂꯩꯈ꯭ꯔꯦ ꯀꯩꯀꯩꯅꯣ ꯍꯥꯏꯀꯥꯟꯗ ꯂꯐꯨ ꯃꯔꯣꯏ ꯅꯥꯀꯨꯞꯄꯤ ꯃꯔꯣꯏ ꯅꯄꯥꯛꯄꯤ ꯐꯗꯤꯒꯣꯝ ꯍꯪꯒꯥꯝ ꯀꯣꯕꯤ ꯀꯣꯕꯤ ꯂꯩ ꯑꯗꯨꯒ ꯂꯐꯨ ꯑꯋꯥꯊꯕꯤ ꯍꯩꯅꯧ ꯆꯨꯝꯕ꯭ꯔꯩ ꯀꯣꯝꯂꯥ ꯍꯥꯏꯔꯤꯕ ꯃꯌꯥꯝ ꯑꯃꯁꯨ ꯂꯩꯈ꯭ꯔꯦ ꯑꯗꯣ ꯂꯩꯒꯤ ꯃꯇꯥꯡꯗ ꯑꯃꯨꯛ ꯄꯜꯂꯕꯗ ꯁꯥꯟꯅꯥꯔꯩ ꯂꯩꯍꯥꯎ ꯅꯨꯃꯤꯠꯂꯩ ꯀꯨꯟꯗꯣꯔꯩ ꯑꯗꯨꯒ ꯑꯁꯤꯅ ꯆꯤꯡꯕ ꯁꯤꯡ ꯂꯩꯖꯔꯦ ꯑꯗꯨꯒ ꯐꯥꯔꯃꯤꯡ ꯇꯧꯕꯒꯤ ꯃꯇꯥꯡꯗ ꯑꯃꯨꯛ ꯍꯥꯏꯖꯒꯦ ꯐꯥꯔꯃꯤꯡ ꯇꯧꯕꯩꯁꯤꯅ ꯑꯌꯥꯝꯕꯅ ꯊꯧꯕꯥꯜ ꯗꯤꯁꯇ꯭ꯔꯤꯛꯀꯤ ꯑꯣꯏꯅ ꯑꯦꯒ꯭ꯔꯤꯀꯜꯆꯔ ꯑꯦꯒ꯭ꯔꯤꯀꯜꯆꯔꯦꯜ ꯐꯔꯃꯤꯡꯁꯦ ꯁꯨꯝ ꯇꯧꯋꯦ ꯑꯗꯣ ꯑꯦꯒ꯭ꯔꯤꯀꯜꯆꯔꯦꯜ ꯐꯥꯔꯃꯤꯡ ꯇꯧꯕꯁꯤꯗ ꯅꯣꯡꯖꯨ ꯄꯟꯊꯥꯒꯤ ꯃꯇꯝꯗ ꯂꯧ ꯎꯕ ꯁꯨꯝ ꯇꯧꯋꯤ ꯑꯗꯨꯒ ꯂꯧ ꯎꯕ ꯂꯣꯏꯔꯒ ꯂꯕꯨꯛꯇ ꯍꯪꯒꯥꯝ ꯍꯨꯟꯕ ꯂꯕꯨꯛ ꯀꯣꯏꯔꯒ ꯏꯟꯁꯥꯡ ꯅꯥꯄꯤ ꯊꯥꯕ ꯑꯂꯨ ꯊꯥꯕ ꯇꯤꯂꯧ ꯆꯅꯝ ꯊꯥꯕ ꯀꯣꯕꯤ ꯊꯥꯕ ꯑꯁꯤꯅꯆꯤꯡꯕꯁꯨ ꯑꯗꯨꯃꯛ ꯇꯧꯋꯦ ꯑꯗꯨꯒ ꯑꯃꯨꯛꯁꯨ ꯑꯦꯒ꯭ꯔꯤꯀꯜꯆꯔꯒꯤ ꯑꯣꯏꯅ ꯑꯦꯒ꯭ꯔꯤꯀꯜꯆꯔꯒꯤ ꯅꯠꯇꯕꯤꯗ ꯌꯨꯝꯊꯣꯡ ꯈꯨꯗꯤꯡꯒꯤ ꯑꯣꯏꯅ ꯍꯤꯡꯒꯣꯜ ꯀꯣꯏꯕ ꯍꯥꯏꯅꯁꯨ ꯑꯗꯨꯃꯛ ꯇꯧꯅꯩ ꯑꯗꯣ ꯍꯥꯏꯔꯤꯕ ꯍꯤꯡꯒꯣꯜ ꯀꯣꯏꯕ ꯑꯁꯤꯗꯁꯨ ꯅꯣꯡꯃꯇ ꯆꯪꯗꯕ ꯌꯥꯗ꯭ꯔꯕ ꯃꯆꯥꯛ ꯃꯆꯜꯁꯤꯡ ꯑꯣꯏꯔꯤꯕ ꯍꯥꯏꯗꯤ ꯃꯔꯣꯏ ꯅꯥꯀꯨꯞꯄꯤ ꯐꯗꯤꯒꯣꯝ ꯌꯦꯅꯝ ꯅꯨꯡꯁꯤ ꯍꯤꯗꯥꯛ ꯍꯪꯒꯥꯝ ꯀꯣꯕꯤ ꯃꯔꯣꯏ ꯅꯄꯥꯛꯄꯤ ꯇꯣꯅꯤꯡꯀꯣꯛ ꯑꯁꯤꯅꯆꯤꯡꯕ ꯃꯌꯥꯝ ꯑꯃ ꯌꯨꯝꯊꯣꯡ ꯈꯨꯗꯤꯡꯒꯤ ꯑꯣꯏꯅ ꯍꯤꯡꯒꯣꯜ ꯀꯣꯏꯅꯩ ꯑꯗꯨꯅ ꯀꯩꯊꯦꯜꯗ ꯆꯠꯂꯒ ꯂꯩꯅꯕꯁꯨ ꯌꯥꯎꯋꯤ ꯑꯗꯣ ꯑꯌꯥꯝꯕꯅ ꯊꯧꯕꯥꯜ ꯗꯤꯁꯇ꯭ꯔꯤꯛꯀꯤ ꯑꯣꯏꯅ ꯀꯩꯊꯦꯜꯗ ꯆꯠꯂꯒ ꯂꯩꯗꯕ ꯏꯃꯨꯡꯁꯨ ꯑꯗꯨꯃꯛ ꯌꯥꯎꯋꯤ ꯑꯗꯨꯒ ꯑꯃꯨꯛꯁꯨ ꯄꯣꯜꯇ꯭ꯔꯤ ꯐꯥꯔꯃꯒꯨꯝꯕ ꯐꯤꯁꯔꯤꯒꯨꯝꯕ ꯄꯤꯒꯔꯤꯒꯨꯝꯕꯁꯨ ꯑꯗꯨꯃꯛ ꯇꯧꯋꯦ ꯄꯤꯒꯔꯤꯒꯤ ꯑꯣꯏꯅ ꯑꯣꯛ ꯃꯈꯜꯁꯦ ꯑꯣꯛ ꯃꯈꯜ ꯃꯔꯤ ꯃꯉꯥꯒꯤ ꯆꯥꯡꯗ ꯑꯗꯨꯃꯛ ꯊꯝꯅꯩ ꯑꯗꯨꯒ ꯃꯈꯜꯁꯤꯡ ꯑꯗꯨꯒꯤ ꯇꯣꯉꯥꯟ ꯇꯣꯉꯥꯟꯕ ꯍꯥꯏꯕ꯭ꯔꯤꯠ ꯂꯧꯅꯕꯒꯤ ꯑꯃꯨꯛꯁꯨ ꯑꯇꯣꯞꯄꯗꯒꯤ ꯆꯥꯔ ꯂꯧꯅꯕꯁꯨ ꯑꯗꯨꯃꯛ ꯇꯧꯋꯤ ꯆꯥꯔ ꯂꯧꯔꯒ ꯑꯅꯧꯕ ꯃꯆꯥꯁꯤꯡ ꯄꯨꯊꯣꯛꯑꯒ ꯑꯅꯧꯕ ꯆꯥꯔ ꯄꯨꯊꯣꯛꯄꯒꯤ ꯊꯕꯛꯁꯨ ꯑꯗꯨꯃꯛ ꯇꯧꯋꯦ ꯑꯗꯨꯒ ꯐꯤꯁꯔꯤꯒꯤ ꯑꯣꯏꯅꯁꯨ ꯉꯥ ꯃꯈꯜꯁꯤꯡ ꯑꯗꯨꯃꯛ ꯇꯣꯉꯥꯟ ꯇꯣꯉꯥꯟꯕ ꯃꯐꯝꯁꯤꯡꯗ ꯊꯝꯅꯩ ꯍꯥꯏꯔꯤꯕ ꯐꯤꯁꯔꯤꯒꯤ ꯑꯣꯏꯅ ꯂꯩꯔꯤꯕꯁꯤꯡ ꯑꯁꯤꯗꯁꯨ ꯉꯥ ꯃꯈꯜꯁꯦ ꯔꯛꯒꯨ ꯁꯤꯜꯚꯔ ꯄꯨꯛꯂꯥꯎꯕꯤ ꯅꯥꯄꯤ ꯆꯥꯕꯤ ꯉꯥꯆꯤꯛ ꯉꯃꯨ ꯉꯥꯕꯦꯝ ꯉꯛꯀ꯭ꯔꯥ ꯔꯧ ꯍꯥꯏꯕꯅ ꯆꯤꯡꯕꯁꯤꯡ ꯑꯁꯤꯁꯨ ꯑꯗꯨꯃꯛ ꯊꯝꯃꯦ

ꯄꯣꯜꯇ꯭ꯔꯤꯒꯤꯗꯁꯨ ꯃꯈꯜ ꯃꯌꯥꯝ ꯑꯃ ꯊꯝꯅꯩ